ꯍꯜꯂꯣ ꯀꯃꯥꯏꯅ ꯇꯧꯔꯤꯒꯦ ꯅꯪꯕꯣ ꯕꯤꯗꯤꯌꯥ ꯅꯨꯡꯉꯥꯏꯔꯤꯕꯣ ꯑꯩꯁꯨ ꯁꯨꯝ ꯅꯨꯡꯉꯥꯏꯔꯤꯌꯦ ꯎꯅꯗꯕꯁꯨ ꯀꯨꯏꯔꯦ ꯑꯁ ꯈꯪꯗꯦꯗ ꯌꯥꯝ ꯎꯅꯤꯡꯉꯤ ꯈꯣꯟꯖꯦꯜꯗꯣ ꯇꯥꯕꯗ ꯑꯩꯗꯤ ꯅꯪꯕꯨ ꯅꯤꯡꯁꯤꯡꯕꯅ ꯂꯣꯏꯔꯦ ꯎꯅꯤꯡꯕꯅ ꯂꯣꯏꯔꯦ ꯀꯃꯥꯏꯅ ꯇꯧꯁꯤꯒꯦ ꯑꯁ ꯑꯗꯨꯅꯦ ꯀꯌꯥꯝ ꯀꯨꯏꯔꯦ ꯌꯦꯉꯨ ꯎꯅꯈꯤꯗꯕ ꯃꯐꯝꯗꯨꯗ ꯍꯥꯟꯅꯗꯤ ꯁ꯭ꯀꯨꯜ ꯑꯃꯗ ꯄꯨꯂꯞ ꯇꯝꯃꯤꯟꯅꯔꯝꯕꯅꯤ ꯄꯨꯟꯅ ꯍꯧꯖꯤꯛꯅ ꯑꯃꯨꯛ ꯀꯣꯂꯦꯖ ꯀꯥꯈꯤꯕꯗꯒꯤ ꯃꯊꯪ ꯃꯊꯪ ꯅꯪꯅ ꯀꯣꯂꯦꯖ ꯑꯃꯗ ꯑꯩꯅ ꯀꯣꯂꯦꯖ ꯑꯃꯗ ꯌꯥꯝ ꯎꯅꯤꯡꯉꯛꯑꯦ ꯑꯁ ꯇꯣꯏꯅꯁꯨ ꯄꯥꯎ ꯐꯥꯎꯅꯁꯤꯀꯣ ꯃꯊꯪꯗꯁꯨ ꯁꯨꯝ ꯑꯩꯒꯤ ꯐꯣꯟ ꯅꯝꯕꯔ ꯂꯩ ꯌꯥꯏꯌꯦ ꯑꯩ ꯂꯥꯛꯀꯦ ꯑꯩ ꯂꯥꯏ ꯍꯔꯥꯎꯕꯗꯣ ꯑꯩ ꯑꯩꯈꯣꯏ ꯏꯅꯦ ꯂꯩꯕꯅꯦ ꯑꯗꯨꯗ ꯑꯩ ꯂꯥꯛꯑꯒꯦ ꯑꯗꯨꯒ ꯂꯥꯏ ꯍꯔꯥꯎꯕ ꯄꯨꯟꯁꯦ ꯑꯝꯇ ꯂꯥꯡꯊꯁꯦ ꯐꯖꯅ ꯀꯦꯊꯔꯒ ꯖꯒꯣꯏ ꯐꯖꯅ ꯁꯥꯗꯣꯛꯁꯤ ꯂꯩꯇ꯭ꯔꯤꯉꯩꯗ ꯍꯣꯏ ꯍꯣꯏ ꯑꯗꯣ ꯐꯤꯗꯤ ꯂꯩꯁꯥꯕꯤꯅꯤꯅ ꯐꯤꯗꯤ ꯏꯟꯅꯗ꯭ꯔꯦꯀꯣ ꯌꯥꯟꯕ ꯑꯣꯏꯅ ꯇꯧꯅꯔꯦ ꯉꯥꯡꯇꯛ ꯇꯧꯕꯗꯨ ꯍꯧꯖꯤꯛꯀꯥꯟꯗꯤ ꯁꯦꯠꯅꯩꯗꯅꯀꯣ ꯉꯥꯡꯇꯛ ꯇꯧꯕ ꯁꯦꯠꯂꯅꯤ ꯐꯨꯔꯤꯠ ꯑꯃꯨꯕꯗ ꯔꯦꯁꯣꯟꯒꯤꯗꯣ ꯑꯃ ꯂꯤꯠꯂꯁꯦ ꯑꯗꯨꯒ ꯀꯖꯦꯡꯂꯩ ꯍꯥꯞꯄꯁꯦ ꯐꯖꯅ ꯀꯦꯊꯔꯒ ꯆꯟꯗꯣꯟ ꯊꯤꯜꯂꯒ ꯈꯨꯖꯤ ꯁꯤꯖꯤꯜꯂ ꯍꯦꯛꯇ ꯁꯥꯊꯔꯁꯦ ꯑꯗꯨꯃꯥꯏꯅ ꯇꯧꯔꯁꯦ ꯑꯗꯣ ꯏꯃꯥꯟꯅꯕꯤ ꯑꯇꯩ ꯑꯇꯩꯁꯨ ꯈꯔ ꯑꯩꯈꯣꯏ ꯈꯣꯝꯖꯤꯜꯂꯒ ꯀꯨꯏꯅ ꯄꯨꯟꯈꯤꯗ꯭ꯔꯃꯤꯅ ꯄꯨꯜꯂꯒ ꯑꯃꯨꯛ ꯆꯥꯛ ꯆꯔꯥ ꯑꯃꯁꯨ ꯆꯥꯃꯤꯟꯅꯁꯦ ꯍꯔꯥꯎ ꯍꯔꯥꯎ ꯍꯌꯦꯡꯗꯤ ꯎꯝ ꯑꯩꯗꯤ ꯁꯣꯏꯕꯨꯝ ꯏꯔꯣꯝꯕꯁꯦ ꯌꯥꯝ ꯄꯥꯝꯃꯦ ꯑꯗꯣ ꯌꯦꯟ ꯊꯣꯡꯕꯗ ꯁꯣꯏꯕꯨꯝ ꯏꯔꯣꯝꯕꯗꯨꯃ ꯌꯥꯎꯍꯟꯁꯤꯀꯣ ꯃꯣꯔꯣꯛꯀ ꯐꯖꯅ ꯃꯦꯠꯂꯒ ꯌꯥꯏꯌꯦ ꯌꯥꯏꯌꯦ ꯄꯦꯔꯦ ꯄꯦꯔꯦ ꯌꯥꯎꯍꯟꯁꯦ ꯌꯥꯏꯌꯦ ꯑꯥ ꯍꯥꯎꯕꯅꯤꯅꯦ ꯁꯦꯔꯧꯒꯤ ꯍꯪꯒꯥꯝ ꯄꯦꯔꯦꯗꯨꯁꯨ

ꯅꯪ ꯂꯥꯏ ꯍꯔꯥꯎꯕꯁꯨ ꯀꯨꯏꯗ꯭ꯔꯕꯅꯤꯅ ꯖꯒꯣꯏꯁꯨ ꯁꯥꯊꯔꯅꯤ ꯀꯖꯦꯡ ꯂꯩ ꯎꯞꯄꯒ ꯊꯝꯕꯥꯜ ꯂꯩꯈꯣꯛ ꯁꯦꯠꯇꯅ ꯀꯣ ꯑꯩꯈꯣꯏ ꯏꯃꯥꯟꯅꯕꯤ ꯃꯌꯥꯝ ꯇꯧꯔꯒ ꯄꯨꯟꯗꯕꯁꯨ ꯀꯨꯏꯔꯕꯅꯤꯅ ꯆꯥꯛ ꯆꯥꯔꯕꯣ ꯏꯕꯦꯝ ꯅꯪ ꯉꯁꯤꯁꯤ ꯍꯧꯖꯤꯛ ꯀꯩ ꯊꯣꯡꯉꯤꯅꯣ ꯍꯥꯎꯔꯣꯏꯍꯦ ꯑꯗꯨꯗꯤ ꯏꯟꯁꯥꯡꯗꯣ ꯑꯩꯈꯣꯏꯁꯨ ꯊꯣꯡꯉꯦ ꯑꯩꯈꯣꯏ ꯃꯥꯅ ꯊꯣꯡꯉꯦ ꯏꯟꯁꯥꯡ ꯁꯣꯏꯕꯨꯝꯒ ꯑꯂꯨꯒ ꯑꯃ ꯏꯔꯣꯜꯂꯦ ꯉꯥ ꯑꯃ ꯊꯣꯡꯉꯦ ꯑꯥ ꯀꯛꯆꯤꯡ ꯁꯣꯏꯕꯨꯝ ꯑꯥ ꯍꯥꯎꯕꯅꯦ ꯀꯛꯆꯤꯡ ꯁꯣꯏꯕꯨꯝ ꯀꯛꯆꯤꯡ ꯕꯣꯔꯥ ꯌꯥꯝ ꯍꯥꯎꯋꯤ ꯍꯣꯍꯣ ꯐꯔꯦ ꯐꯔꯦ ꯈꯔ ꯁꯥꯟꯅꯔꯃꯤꯅ ꯊꯝꯃꯒꯦ ꯃꯇꯨꯡꯗꯁꯨ ꯐꯣꯟ ꯑꯗꯨꯝ ꯐꯥꯎꯅꯁꯤꯀꯣ ꯊꯝꯖꯔꯦ ꯊꯝꯖꯔꯦ